ꯑꯥ ꯍꯜꯂꯣ ꯑꯦ ꯏꯇꯥꯎ ꯑꯦ ꯅꯪ ꯅꯥꯋꯥ ꯅꯈꯣꯟ ꯇꯥꯈꯤꯗꯕ ꯀꯨꯏꯔꯦꯍꯦ ꯑꯁ ꯀꯃꯥꯏ ꯇꯧꯅꯤ ꯅꯨꯡꯉꯥꯏꯔꯤ ꯏꯁ ꯏꯇꯥꯎ ꯀꯩꯅꯣꯝ ꯅꯤꯡꯁꯤꯡꯉꯛꯑꯦ ꯑꯩꯈꯣꯏꯒꯤ ꯀꯛꯆꯤꯡ ꯑꯥꯖꯥꯠ ꯍꯣꯜꯗꯅꯦ ꯐꯤꯂꯝ ꯐꯖꯕ ꯑꯃ ꯍꯟꯗꯛ ꯆꯍꯤꯒꯤ ꯐꯥꯁ ꯇꯥꯕ ꯐꯤꯂꯝ ꯑꯃ ꯂꯥꯛꯏ ꯍꯥꯏꯔꯤꯅꯦ ꯌꯦꯡꯍꯧꯕꯅꯗꯤ ꯐꯅꯤꯅꯦ ꯃꯁꯦ ꯀꯔꯤꯅꯣꯝ ꯍꯥꯏꯔꯤꯅꯦ ꯑꯩ ꯃꯃꯤꯡꯗꯨ ꯅꯤꯡꯁꯤꯡꯉꯛꯀꯦꯀꯣ ꯑꯩꯈꯣꯏꯒꯤ ꯃꯅꯤꯄꯨꯔꯒꯤ ꯑꯩꯈꯣꯏꯒꯤ ꯍꯦꯔꯣꯅ ꯀꯨꯝꯕ ꯑꯣꯏꯔ ꯃꯥꯟꯅꯦ ꯅꯨꯡꯁꯤꯕꯤ ꯅꯪꯒꯤꯗꯃꯛꯇ ꯍꯥꯏꯕ ꯃꯥꯜꯂꯦ ꯍꯟꯗꯛ ꯆꯍꯤꯒꯤ ꯑꯅꯧꯕꯅꯦ ꯃꯁꯤ ꯌꯥꯝꯅ ꯂꯦꯇꯦꯁ ꯑꯣꯏ ꯃꯌꯥꯝ ꯌꯦꯡꯕ ꯆꯠꯅꯩ ꯑꯩꯈꯣꯏꯅꯤꯁꯨ ꯑꯝꯇꯪ ꯇꯥꯔꯤꯛ ꯑꯃ ꯀꯔꯤ ꯇꯧꯔꯒ ꯊꯥꯅꯔꯒ ꯌꯦꯡꯉꯨꯁꯤꯔꯣ ꯑꯣꯍꯣ ꯍꯧꯖꯤꯛ ꯍꯧꯖꯤꯛ ꯆꯠꯊꯔꯤ ꯍꯧꯖꯤꯛꯇꯤ ꯇꯤꯀꯦꯠꯁꯤ ꯑꯅꯧꯕ ꯂꯥꯛꯄꯅꯤꯅ ꯇꯤꯀꯦꯠꯁꯤ ꯏꯟꯅꯕꯒꯨꯝꯁꯨ ꯇꯧꯋꯦꯕ ꯑꯩ ꯍꯥꯏꯐꯦꯇ ꯇꯥꯕꯗꯀꯣ ꯑꯗꯨꯗ ꯉꯁꯤ ꯅꯣꯡ ꯅꯤꯅꯤ ꯂꯩꯔꯒ ꯑꯩꯈꯣꯏꯅꯤ ꯇꯥꯔꯤꯛ ꯑꯃ ꯊꯥꯅꯔꯒ ꯌꯦꯡꯉꯁꯤꯔꯣ ꯉꯁꯤ ꯇꯥꯔꯤꯛ ꯀꯌꯥꯅꯣ ꯉꯁꯤ ꯇꯥꯔꯤꯛ ꯀꯌꯥꯅꯣ ꯉꯁꯤ ꯇꯥꯔꯤꯛ ꯇꯔꯥ ꯃꯔꯤ ꯇ꯭ꯔꯥꯝꯉꯥꯔꯣ ꯇ꯭ꯔꯥꯝꯉꯥ ꯑꯣꯏꯔꯒꯗꯤ ꯅꯣꯡ ꯅꯤꯅꯤ ꯂꯩꯔꯒ ꯌꯦꯡꯉꯨꯔꯁꯤꯔꯣ ꯑꯗꯨꯗꯤ ꯍꯌꯦꯡ ꯍꯪꯆꯤꯠ ꯃꯁꯦꯝ ꯇꯧꯔꯁꯤꯔꯣ ꯁꯟꯗꯦ ꯅꯨꯃꯤꯠ ꯇꯧꯔꯁꯤꯔꯣ ꯑꯗ ꯅꯥꯏꯠꯇꯅ ꯐꯒꯔꯣ ꯗꯦ ꯏꯕꯤꯅꯤꯡꯗꯅ ꯐꯒꯗ꯭ꯔꯣ ꯌꯥꯝꯅ ꯅꯥꯟꯅ ꯅꯥꯏꯠꯇ ꯌꯦꯡꯉꯁꯦ ꯑꯗꯨꯅ ꯆꯥꯖꯟ ꯊꯛꯆꯜꯂꯒ ꯍꯩ ꯃꯍꯤ ꯑꯃ ꯀ꯭ꯋꯥ ꯑꯃ ꯀꯔꯤ ꯑꯃ ꯇꯧꯔꯒ ꯌꯦꯡꯉꯁꯦ ꯑꯗꯨ ꯇꯤꯀꯦꯠꯇꯨ ꯑꯗꯨ ꯀꯅꯥ ꯆꯠꯍꯜꯁꯤꯅꯣ ꯏꯇꯥꯎꯁꯨ ꯊꯕꯛ ꯆꯠꯄꯅꯤꯅ ꯁꯪꯉꯣꯏ ꯑꯩꯁꯨ ꯀꯩꯗꯧꯗꯦ ꯀꯅꯥ ꯆꯠꯍꯟꯁꯤꯅꯣ ꯑꯥ ꯑꯗꯨꯗꯨ ꯆꯠꯍꯜꯂꯒ ꯍꯌꯦꯡꯁꯤ ꯀꯩꯗꯧꯔꯒ ꯇꯤꯀꯦꯠꯇꯨ ꯂꯧꯍꯜꯂꯨꯔꯁꯦ ꯑꯗꯨꯒ ꯌꯦꯡꯊꯣꯛꯍꯧꯁꯤ ꯃꯁꯤꯃꯗꯤ ꯃꯌꯥꯝ ꯌꯥꯝꯅ ꯀꯟꯅ ꯅꯨꯡꯁꯤꯕꯤ ꯅꯪꯒꯤꯗꯃꯛꯇ ꯍꯥꯏꯅ ꯌꯥꯝ ꯀꯟꯅ ꯂꯦꯇꯦꯁ ꯑꯣꯏꯔꯤꯑꯕ ꯎꯝ ꯏꯇꯥꯎ ꯃꯁꯤ ꯊꯥ ꯑꯃꯗꯤ ꯂꯧꯊꯒꯗꯧ ꯃꯥꯟꯗ꯭ꯔꯦ ꯑꯦ ꯑꯗꯨꯗꯤ ꯌꯥꯝ ꯊꯨꯅ ꯆꯠꯍꯧꯗꯕ ꯌꯥꯔꯣꯏ ꯑꯗꯨ ꯏꯇꯥꯎ ꯆꯠꯅꯤꯉꯥꯏꯒꯤ ꯒꯥꯔꯤꯗꯨꯗꯤ ꯀꯔꯤꯝꯇ ꯈꯜꯂꯨꯔꯅꯨ ꯑꯩꯒꯤ ꯑꯦ ꯂꯩꯔꯦ ꯑꯩꯒꯤ ꯑꯩꯈꯣꯏꯒꯤ ꯁ꯭ꯋꯤꯐ ꯑꯃ ꯂꯩꯔꯤꯁꯦ ꯑꯁꯤ ꯍꯦꯛꯇ ꯊꯧꯗꯣꯔꯛꯑꯒꯦ ꯏꯇꯥꯎ ꯑꯥ ꯍꯥ ꯏꯇꯥꯎ ꯆꯥꯛ ꯀꯔꯤꯝꯇ ꯆꯥꯔꯣꯏꯗꯝꯅꯤ ꯑꯥꯗ ꯍꯦꯛꯇ ꯆꯥꯔꯨꯔꯗꯝꯃꯤꯗ ꯎꯝ ꯑꯗ ꯑꯩꯗꯤ ꯑꯗꯨꯅ ꯑꯗꯨ ꯑꯣꯏꯔꯦꯗꯅ ꯌꯨꯝꯗꯒꯤ ꯆꯥꯗꯕꯤꯗ ꯑꯩꯈꯣꯏ ꯂꯥꯁ ꯁꯣ ꯑꯣꯏꯅ ꯆꯠꯂꯒ ꯑꯩꯈꯣꯏꯒꯤ ꯑꯩꯈꯣꯏꯒꯤ ꯍꯦꯛꯇ ꯃꯨꯁꯂꯤꯝ ꯃꯨꯁꯂꯤꯝ ꯍꯣꯇꯦꯜꯒꯤ ꯁꯟꯗꯣ ꯑꯗꯨ ꯍꯦꯛꯇ ꯆꯥꯔꯨꯔꯁꯤꯅꯦ ꯎꯝ ꯑꯥ ꯌꯥꯏꯅꯦ ꯑꯗꯨ ꯄꯥꯎ ꯂꯧꯁꯤꯅꯦ ꯏꯇꯥꯎ ꯃꯁꯤ ꯑꯩꯈꯣꯏꯒꯤ ꯏꯇꯥꯎ ꯍꯣꯏꯒꯤ ꯅꯥꯀꯟꯗ ꯑꯩꯈꯣꯏꯒꯤ ꯏꯕ꯭ꯔꯥꯍꯤꯝ ꯑꯅ ꯑꯃ ꯂꯩꯕꯗꯣ ꯃꯥꯗꯤ ꯌꯥꯝ ꯆꯠꯀꯟꯕꯅꯤꯅꯦ

ꯑꯥ ꯑꯥ ꯑꯗ ꯎꯝ ꯑꯗꯣ ꯇꯤꯀꯦꯠ ꯇꯤꯀꯦꯠ ꯂꯧꯕ ꯉꯝꯕꯁꯤ ꯑꯩꯅ ꯃꯤꯉꯣꯟꯗꯒꯤ ꯇꯥꯕ ꯃꯇꯝꯗ ꯏꯕ꯭ꯔꯥꯍꯤꯝꯗꯤ ꯐꯖꯅ ꯉꯝꯃꯤ ꯍꯥꯏꯌꯦ ꯑꯥ ꯑꯗ ꯑꯇꯩꯗꯤ ꯉꯝꯗꯦ ꯏꯕ꯭ꯔꯥꯍꯤꯝꯗꯤ ꯐꯖꯅ ꯉꯝꯃꯤ ꯏꯟꯅꯔꯛꯄꯗ ꯑꯣꯏꯔꯁꯨ ꯑꯃꯗ ꯑꯣꯏꯔꯁꯨ ꯑꯦꯕ꯭ꯔꯤꯊꯤꯡꯗ ꯃꯥꯗꯤ ꯄꯨꯔꯥ ꯑꯩꯈꯣꯏꯒꯤ ꯀꯩꯗꯧ ꯃꯥꯟꯅꯦ ꯈꯤꯇꯪ ꯄꯥꯋꯥꯔ ꯂꯩꯃꯥꯅꯦꯕ ꯎꯝ ꯑꯗꯨ ꯑꯗꯨ ꯃꯥ ꯃꯤꯗꯨ ꯏꯟꯅꯕꯅꯤꯅ ꯑꯥ ꯀꯔꯤꯗ ꯌꯦꯡꯕꯨ ꯌꯦꯡꯉꯒ ꯐꯖꯔꯝꯗ ꯇꯥꯔꯗꯤ ꯇꯟꯗ꯭ꯔꯣ ꯎꯝ ꯕꯦꯡꯀꯣꯅꯤꯗ ꯅꯣꯡ ꯐꯥꯗꯣꯛ ꯂꯨꯄꯥ ꯂꯤꯁꯤꯡ ꯑꯃꯁꯨ ꯑꯅꯤꯁꯨ ꯇꯤꯡꯊꯣꯛꯁꯅꯨꯅꯦ ꯀꯩꯁꯨ ꯀꯥꯏꯗꯦꯅꯦ ꯎꯝ ꯍꯣꯏ ꯑꯁꯤ ꯃꯆꯥꯅꯤ ꯅꯣꯡ ꯐꯥꯗꯣꯛ ꯂꯥꯡꯊꯣꯛꯎꯕꯕꯨ ꯑꯗꯨ ꯀꯩꯗꯧꯔꯥ ꯂꯣꯏꯔꯦꯅꯦ ꯑꯥ ꯑꯗꯨꯗ ꯑꯗꯨ ꯃꯥꯒꯤ ꯅꯝꯕꯔꯕꯨ ꯌꯥꯎꯕ꯭ꯔꯅꯦ ꯏꯇꯥꯎꯗ ꯍꯣ ꯂꯥꯏꯟ ꯂꯧꯔꯣ ꯑꯩꯒ ꯋꯥꯔꯤ ꯑꯩꯒ ꯋꯥꯔꯤ ꯁꯥꯟꯅꯕ ꯂꯣꯏꯕꯒ ꯅꯪ ꯏꯕ꯭ꯔꯥꯍꯤꯝꯒ ꯄꯥꯎ ꯐꯥꯎꯅꯔꯒꯅꯦ ꯑꯗ ꯇꯤꯀꯦꯠꯇꯨ ꯀꯩꯗꯧꯔꯦ ꯍꯌꯦꯡ ꯍꯦꯛꯇ ꯑꯩ ꯄꯩꯁꯥꯗꯨ ꯄꯤꯁꯜꯂꯛꯑꯒꯦ ꯑꯗꯨꯒ ꯍꯦꯛꯇ ꯂꯧꯍꯜꯂꯨꯔꯁꯤ ꯑꯣ ꯍꯣꯏ ꯐꯔꯦ ꯐꯔꯦ ꯑꯗꯨ ꯑꯣꯏꯔꯗꯤ ꯑꯗꯨ ꯊꯝꯃꯒꯦꯀꯣ ꯏꯇꯥꯎ ꯁꯣꯏꯕꯗꯤ ꯌꯥꯗꯦꯀꯣ ꯁꯟꯗꯦꯒꯤ ꯂꯥꯁ ꯁꯣꯁꯦ ꯍꯣꯏ ꯍꯣꯏ ꯐꯔꯦ ꯐꯔꯦ ꯊꯝꯃꯣ ꯊꯝꯃꯣ ꯏꯇꯥꯎ ꯇꯨꯝꯕꯤꯔꯣꯀꯣ ꯑꯥ